ꯁ꯭ꯀꯨꯜꯗ ꯑꯩꯅ ꯄꯦꯟꯇꯤꯡꯒꯤ ꯃꯔꯝꯗ ꯀꯥ ꯍꯦꯟꯅ ꯇꯝꯃꯛꯄ ꯑꯣꯏꯗꯦ ꯑꯗꯨꯕꯨ ꯑꯩꯅ ꯇꯝꯃꯛꯄ ꯈꯔ ꯍꯥꯏꯔꯒ ꯍꯥꯏꯔꯒꯦ ꯍꯥꯏꯔꯒꯗꯤ ꯑꯩꯅ ꯁ꯭ꯀꯨꯜ ꯇꯝꯂꯤꯉꯩ ꯄꯦꯟꯇꯤꯡꯒꯤ ꯀ꯭ꯂꯥꯁ ꯑꯃꯗ ꯑꯣꯖꯥ ꯑꯃꯅ ꯅꯣꯡꯃ ꯑꯩꯕꯨ ꯌꯦꯛꯄ ꯀꯤ ꯂꯦꯛꯄꯤꯔꯛꯄꯒꯤ ꯃꯇꯝ